ꯃꯥꯅꯦ ꯍꯦꯟꯗꯤꯀ꯭ꯔꯦꯐ ꯑꯦꯟ ꯍꯦꯟꯗꯤꯂꯨꯝ ꯕꯦꯝꯕꯨ ꯀꯩ ꯍꯦꯡꯒꯤꯡ ꯄ꯭ꯂꯥꯟꯇꯔ ꯍꯥꯏꯕꯗꯨꯅꯦ

ꯌꯥꯏ ꯌꯥꯏ ꯐꯪꯅꯤ ꯐꯪꯅꯤ ꯑꯩꯒꯤꯁꯤꯗ ꯂꯣꯏꯅ ꯑꯗꯨꯒꯨꯝꯕ ꯑꯥꯏꯇꯦꯝ ꯉꯥꯛꯇꯅꯤ ꯂꯩꯖꯔꯤꯁꯦ ꯎꯝ ꯃꯃꯜꯁꯦ ꯑꯗꯨꯝ ꯑꯩꯈꯣꯏꯁꯤ ꯌꯥꯝ ꯀꯟꯅ ꯍꯦꯟꯅ ꯑꯩꯈꯣꯏ ꯇꯥꯡꯅ ꯊꯥꯖꯗꯦ ꯑꯩꯈꯣꯏꯒꯤ ꯑꯥꯏꯇꯦꯝꯁꯤꯗꯗꯤ ꯃꯤꯅꯁꯨ ꯂꯧꯕ ꯉꯝꯕ ꯁꯤꯖꯟꯅꯅꯕ ꯍꯥꯏꯇꯥꯔꯦꯅꯦꯀꯣ ꯑꯩꯈꯣꯏ ꯄ꯭ꯔꯗꯛ ꯑꯁꯦ ꯃꯤꯌꯥꯝꯗ ꯌꯥꯝꯅ ꯑꯦꯛꯁꯄꯣꯁ ꯇꯧꯅꯉꯥꯏꯒꯤ ꯍꯥꯏꯇꯥꯔꯦꯅꯦ ꯌꯥꯝꯅ ꯄꯥꯛꯁꯟꯅ ꯁꯤꯖꯟꯅꯉꯥꯏ ꯑꯗꯨꯅ ꯇꯧꯕꯅꯤꯅ ꯑꯩꯈꯣꯏꯁꯦ ꯃꯃꯜꯁꯦ ꯀꯥꯍꯦꯟꯅꯗꯤ ꯋꯥꯡꯍꯟꯗꯦ ꯑꯗꯨ ꯃꯃꯜꯁꯦ ꯑꯩꯈꯣꯏꯗꯤ ꯐꯛ ꯀꯧꯅꯥꯒꯤ ꯐꯛꯇꯣ ꯀꯧꯅꯥꯒꯤ ꯐꯛꯇꯣ ꯑꯩꯈꯣꯏꯗꯤ ꯂꯨꯄꯥ ꯆꯍꯨꯝ ꯌꯥꯡꯈꯩ ꯆꯍꯨꯝ ꯌꯥꯡꯈꯩꯗ ꯊꯥꯗꯣꯛꯑꯦ ꯐꯪꯉꯦ ꯐꯪꯉꯦ ꯂꯣꯏꯅ ꯂꯩꯌꯦ ꯑꯥꯏꯇꯦꯝꯁꯤꯡꯗꯨ ꯁꯣꯝꯅ ꯄꯥꯝꯕ ꯑꯥꯏꯇꯦꯝꯁꯤꯡꯗꯣ ꯑꯗꯨ ꯐꯣꯟꯗꯅꯤꯅ ꯉꯨꯡꯉꯥꯏꯇꯦꯕ ꯑꯗꯣ ꯁꯣꯝꯗ ꯂꯥꯛꯑꯒ ꯑꯩꯈꯣꯏ ꯁꯤꯗ ꯂꯩꯔꯤꯕ ꯑꯥꯏꯇꯦꯝ ꯃꯌꯥꯝꯁꯤꯡꯁꯦ ꯁꯣꯝꯅ ꯎꯔꯗꯤ ꯁꯣꯏꯗꯅ ꯂꯧꯅꯤꯡꯒꯅꯤꯑꯦ ꯃꯌꯥꯝ ꯃꯈꯜ ꯁꯨꯅ ꯑꯥꯏꯇꯦꯝꯁꯤꯡ ꯂꯩ ꯍꯥꯏꯇꯥꯔꯦ ꯌꯨꯝꯒꯤ ꯗꯦꯀꯣꯔꯦꯁꯟ ꯇꯧꯅꯤꯡꯉꯁꯨ ꯅꯨꯄꯤ ꯑꯉꯥꯡꯒꯤ ꯂꯣꯏꯅ ꯍꯥꯏꯔꯤꯕꯁꯤꯡꯗꯣ ꯂꯣꯏꯅ ꯁꯣꯝꯗ ꯂꯩꯑꯦ ꯑꯗꯨ ꯅꯣꯡꯃ ꯁꯣꯝꯗ ꯂꯥꯛꯑꯒ ꯑꯩꯈꯣꯏꯒꯤ ꯁꯣꯝꯗ ꯂꯥꯛꯑꯒ ꯑꯝꯇꯪ ꯑꯄꯥꯝꯕꯗꯣ ꯈꯜꯂꯒ ꯃꯃꯜꯗꯨꯁꯨ ꯑꯗꯗꯨꯝ ꯁꯣꯝꯅ ꯀꯌꯥꯝ ꯄꯤꯅꯤꯡꯕꯅꯣꯗꯣ ꯍꯥꯏꯅꯔꯒ ꯑꯗꯨꯝ ꯂꯧꯕ ꯌꯥꯅꯤ ꯁꯣꯝ ꯂꯥꯛꯄꯤꯌꯣ ꯑꯗꯨꯝ ꯍꯣꯏ ꯍꯣꯏ ꯍꯣꯏ ꯍꯣꯏ ꯌꯦꯡꯖꯒꯦ ꯌꯦꯡꯖꯒꯦ ꯁꯣꯝꯗꯗ ꯂꯥꯛꯄꯤꯌꯨ ꯁꯣꯝꯗ ꯍꯣꯏ ꯍꯣꯏ